ꯑꯩꯅ ꯈ꯭ꯋꯥꯏꯗꯒꯤ ꯄꯥꯝꯖꯕ ꯆꯤꯟꯖꯥꯛꯇꯤ ꯏꯪꯈꯣꯜꯒꯤ ꯑꯁꯪ ꯑꯃꯥꯜꯅꯤ ꯑꯗꯨꯁꯨ ꯆꯝꯊꯣꯡ ꯑꯣꯏꯅ ꯆꯝꯐꯨꯠ ꯑꯣꯏꯅ ꯏꯆꯝ ꯆꯝꯅ ꯐꯨꯠꯂꯒ ꯆꯥꯕ ꯄꯥꯝꯃꯤ ꯏꯪꯈꯣꯜꯒꯤ ꯑꯁꯪ ꯑꯃꯥꯟ ꯄꯥꯝꯕꯒꯤ ꯃꯔꯝꯗꯤ ꯏꯁꯥꯒꯤ ꯏꯪꯈꯣꯜꯗ ꯍꯧꯕꯁꯤꯡ ꯍꯤꯗꯥꯛ ꯂꯥꯡꯊꯛ ꯁꯤꯖꯤꯟꯅꯗꯦ ꯁꯥꯏꯠ ꯏꯐꯦꯛ ꯂꯩꯍꯟꯗꯦ ꯑꯃꯁꯨꯡ ꯍꯛꯆꯥꯡꯗ ꯌꯥꯝꯅ ꯀꯥꯅꯍꯜꯂꯤ ꯍꯛꯆꯥꯡ ꯐꯦꯠ ꯂꯩꯍꯟꯗꯦ ꯑꯗꯨꯒ ꯍꯛꯆꯥꯡ ꯌꯥꯝꯅ ꯅꯨꯡꯉꯥꯏꯍꯜꯂꯤ ꯃꯤꯠ ꯁꯦꯡꯍꯜꯂꯤ ꯂꯥꯏꯅ ꯇꯤꯟꯅꯥ ꯑꯃꯠꯇ ꯆꯦꯜꯍꯟꯗꯦ